ꯎꯝ ꯑꯩ ꯃꯄꯥꯟ ꯂꯝꯗꯒꯤꯅꯦꯕꯀꯣ ꯁꯤ ꯀꯩꯅꯣꯒꯤ ꯑꯣ ꯆꯨꯔꯥꯆꯥꯟꯄꯨꯔꯒꯤ ꯑꯦꯟ ꯖꯤ ꯌꯣ ꯑꯦꯟ ꯖꯤ ꯑꯣ ꯃꯅꯥꯛꯂꯣ ꯑꯦꯟ ꯖꯤ ꯑꯣ ꯎꯝ ꯀꯌꯥꯝ ꯂꯩꯒꯦ ꯁꯣꯝ ꯈꯪꯅꯤꯡꯗꯅ ꯑꯩ ꯇꯧꯔꯛꯄꯅꯦ ꯃꯄꯥꯟ ꯂꯝꯗꯒꯤꯅꯦꯕ ꯑꯩꯁꯦ ꯑꯥ ꯑꯥ ꯑꯩꯁꯤ ꯃꯄꯥꯟ ꯂꯝꯗ ꯂꯩꯕꯅꯤ ꯅꯨꯃꯤꯠ ꯃꯔꯤꯅꯤ ꯃꯉꯥꯅꯤꯃꯨꯛꯇꯤ ꯑꯗꯣꯝꯗ ꯂꯥꯛꯑꯒ ꯀꯔꯤ ꯀꯔꯤ ꯑꯦꯟ ꯖꯤ ꯑꯣꯒꯤ ꯀꯔꯤ ꯀꯔꯤ ꯈꯪꯅꯤꯡꯕ ꯌꯦꯡꯅꯤꯡꯕ ꯈꯔ ꯂꯩꯕ ꯑꯗꯨ ꯀꯔꯤꯒꯨꯝꯕ ꯑꯣꯔꯐꯥꯜ ꯍꯣꯝꯒꯨꯝꯕ ꯑꯣꯜ ꯑꯦꯖꯀꯤ ꯍꯣꯝꯒꯨꯝꯕ ꯂꯩꯕ꯭ꯔ ꯍꯥꯏꯕꯗꯣ ꯂꯩꯕ꯭ꯔ ꯑꯣ ꯌꯥꯝ ꯅꯨꯡꯉꯥꯏꯔꯦ ꯑꯗꯨꯗꯤ ꯅꯨꯃꯤꯠ ꯃꯔꯤꯅꯤ ꯃꯉꯥꯅꯤꯗꯪ ꯑꯗꯣꯝꯗ ꯑꯩꯅ ꯂꯩꯒꯗꯕꯒꯤ ꯂꯩꯐꯝ ꯁꯤꯟꯕꯤꯕ ꯐꯪꯒꯗ꯭ꯔ ꯃꯐꯝꯗꯤ ꯑ ꯌꯥꯝ ꯅꯨꯡꯉꯥꯏꯖꯔꯦ ꯑꯗꯨꯗꯤ ꯑꯩꯅ ꯆꯠꯅꯤꯡꯉꯤꯕ ꯊꯨꯡꯅꯤꯡꯉꯤꯕ ꯃꯐꯝꯗꯨ ꯆꯠꯂꯒ ꯌꯦꯡꯃꯤꯟꯅꯕ ꯑꯗꯨꯝ ꯁꯣꯝꯁꯨ ꯅꯪꯒꯅꯤꯀꯣ ꯑꯩꯅ ꯆꯠꯃꯤꯟꯅꯕ ꯑꯗꯨꯝ ꯌꯥꯒꯅꯤꯀꯣ

ꯑꯩꯁꯤ ꯂꯥꯏꯟꯗ ꯑꯣꯏꯅ ꯂꯥꯛꯑꯒꯦ ꯈꯨꯗꯣꯡ ꯆꯥꯗꯕ ꯈꯔ ꯂꯩꯔꯦ ꯂꯥꯏꯟꯗ ꯂꯥꯛꯑꯒ ꯐꯣꯟꯗ ꯄꯥꯎ ꯐꯥꯎꯅꯔꯁꯤ ꯑꯩꯅ ꯁꯤ ꯌꯧꯔꯛꯑꯦ ꯁꯤ ꯌꯧꯔꯛꯑꯦ ꯍꯥꯏꯕꯗꯨ ꯐꯣꯟꯗ ꯍꯥꯏꯔꯛꯑꯒꯦ ꯏꯃꯥꯟꯅꯕꯤꯗ ꯄꯥꯎ ꯐꯥꯎꯔꯑꯒ ꯑꯗꯨꯝ ꯆꯠꯃꯤꯟꯅꯔꯁꯤ ꯍꯣꯏ ꯌꯥꯏ ꯌꯥꯏ ꯑꯩ ꯌꯥꯝ ꯅꯨꯡꯉꯥꯏꯖꯔꯦ ꯁꯣꯝꯗ ꯄꯥꯎ ꯐꯥꯎꯅꯔꯁꯤ ꯑꯗꯨꯒ ꯁꯣꯝꯅ ꯈꯨꯗꯣꯡ ꯆꯥꯕ ꯃꯌꯥꯝ ꯄꯤꯕꯤꯅꯤ ꯍꯥꯏꯕꯁꯦ ꯑꯩ ꯌꯥꯝ ꯅꯨꯡꯉꯥꯏꯔꯦ ꯑꯩꯁꯨ ꯑꯗꯨꯗꯤ ꯊꯝꯖꯔꯒꯦ